ꯗꯦꯠ ꯑꯥꯏꯠꯇꯤꯟ ꯖꯟꯋꯥꯔꯤ ꯋꯥꯟ ꯇꯨ ꯊꯥꯎꯖꯟ ꯇ꯭ꯋꯦꯟꯇꯤ ꯐꯣꯔ ꯗꯦꯠ ꯐꯤꯐꯇꯤꯟ ꯖꯟꯋꯥꯔꯤ ꯇꯨ ꯊꯥꯎꯖꯟ ꯇ꯭ꯋꯦꯟꯇꯤ ꯐꯣꯔ ꯗꯦꯠ ꯇꯦꯟ ꯖꯟꯋꯥꯔꯤ ꯇꯨ ꯊꯥꯎꯖꯟ ꯇ꯭ꯋꯦꯟꯇꯤ ꯐꯣꯔ ꯗꯦꯠ ꯐꯥꯏꯚ ꯖꯟꯋꯥꯔꯤ ꯇꯨ ꯊꯥꯎꯖꯟ ꯇ꯭ꯋꯦꯟꯇꯤ ꯐꯣꯔ ꯗꯦꯠ ꯁꯚꯦꯟ ꯖꯟꯋꯥꯔꯤ ꯇꯨ ꯊꯥꯎꯖꯟ ꯇ꯭ꯋꯦꯟꯇꯤ ꯐꯣꯔ